ꯃꯅꯤꯄꯨꯔ ꯃꯅꯤꯄꯨꯔꯤ ꯈꯣꯏꯅ ꯑꯁꯤ ꯐꯦꯁꯇꯤꯚꯦꯜ ꯌꯥꯝꯅ ꯇꯧꯔꯤꯁꯦ ꯌꯥꯝ ꯐꯩ ꯑꯗꯣ ꯃꯣꯏꯒꯤ ꯐꯦꯁꯇꯤꯚꯦꯜꯁꯦ ꯑꯌꯥꯝꯕ ꯌꯥꯝꯃꯦ ꯑꯗꯣ ꯃꯣꯏ ꯐꯦꯁꯇꯤꯚꯦꯜ ꯇꯧꯕꯀꯥꯟꯗ ꯂꯥꯏ ꯍꯔꯥꯎꯕ ꯂꯥꯏ ꯍꯔꯥꯎꯕꯒꯨꯝꯕ ꯑꯗꯨꯒ ꯃꯣꯏ ꯑꯌꯥꯝꯕ ꯐꯦꯁꯇꯤꯚꯦꯜ ꯇꯧꯋꯦ ꯑꯗꯨ ꯑꯩꯈꯣꯏ ꯇ꯭ꯔꯥꯏꯕꯦꯜꯁ ꯈꯣꯏꯁꯨ ꯐꯦꯁꯇꯤꯚꯦꯜ ꯈ꯭ꯔꯤꯁꯃꯥꯁꯀꯨꯝꯕ ꯇꯧꯋꯦ ꯃꯨꯁꯂꯤꯝꯈꯣꯏꯁꯨ ꯃꯣꯏꯒꯤ ꯐꯦꯁꯇꯤꯚꯦꯜ ꯏꯠꯀꯨꯝꯕ ꯇꯧꯋꯦ ꯑꯗꯨ ꯑꯩꯅ ꯍꯥꯏꯅꯤꯡ ꯍꯥꯏꯅꯤꯡꯕꯗꯤ ꯑꯩꯈꯣꯏ ꯑꯩꯈꯣꯏ ꯑꯩꯈꯣꯏꯅ ꯐꯦꯁꯇꯤꯚꯦꯜ ꯐꯦꯁꯇꯤꯚꯦꯜ ꯇꯧꯔꯤꯕ ꯑꯁꯤ ꯂꯥꯏꯛ ꯃꯅꯤꯄꯨꯔꯤꯈꯣꯏꯅ ꯇꯧꯕ ꯐꯦꯁꯇꯤꯚꯦꯜꯁꯨ ꯏꯀꯥꯏ ꯈꯨꯝꯅꯒꯗꯕꯅꯤ ꯔꯦꯁꯄꯦꯛ ꯄꯤꯅꯒꯗꯕꯅꯤ ꯃꯤꯒꯤ ꯃꯤꯒꯤ ꯐꯦꯁꯇꯤꯚꯦꯜꯅꯦ ꯍꯥꯏꯔꯒ ꯑꯗꯨꯝ ꯄꯪꯍꯥꯏ ꯍꯥꯏꯊꯤꯕ ꯅꯣꯛꯊꯤꯕ ꯑꯗꯨꯒꯨꯝꯕꯁꯦ ꯐꯠꯇꯦ ꯑꯗꯨꯅ ꯃꯤꯒꯤꯁꯨ ꯃꯣꯏ ꯐꯦꯁꯇꯤꯚꯦꯜꯁꯦ ꯃꯤ ꯌꯥꯝꯅ ꯔꯦꯁꯄꯦꯛ ꯇꯧꯅꯤꯡꯉꯥꯏꯅꯤ ꯍꯥꯏꯕ